ꯑꯩꯈꯣꯏꯒꯤ ꯌꯨꯝꯗꯒꯤ ꯕꯦꯡꯛ ꯐꯥꯎ ꯆꯠꯄꯒꯤ ꯂꯝꯕꯤ ꯑꯁꯤ ꯀꯤꯂꯣꯃꯤꯇꯔ ꯑꯃꯒ ꯃꯈꯥꯏꯃꯨꯛ ꯂꯥꯞꯄꯤ ꯑꯗꯨꯒ ꯑꯩꯈꯣꯏꯒꯤ ꯑꯦꯔꯤꯌꯥ ꯑꯁꯤꯗ ꯕꯦꯡꯛꯀꯤ ꯃꯥꯏꯀꯩꯗꯒꯤ ꯐꯦꯁꯤꯂꯤꯇꯤ ꯃꯈꯣꯏꯒꯤ ꯕ꯭ꯔꯥꯟꯁ ꯑꯃꯠꯇ ꯂꯥꯛꯄ ꯂꯩꯇꯦ ꯑꯗꯨꯕꯨ ꯁꯤ ꯑꯦꯁ ꯁꯤꯒꯤ ꯃꯥꯏꯀꯩꯗꯒꯤ ꯑꯩꯈꯣꯏꯒꯤ ꯂꯩꯔꯤꯕ ꯄ꯭ꯔꯣꯕ꯭ꯂꯦꯝ ꯈꯨꯗꯤꯡꯃꯛꯇꯣ ꯃꯈꯣꯏꯗ ꯐꯣꯝ ꯃꯦꯟꯁꯤꯟꯕ ꯑꯗꯒꯤ ꯑꯃ ꯑꯃ ꯇꯧꯕꯁꯤꯡꯗꯣ ꯃꯈꯣꯏꯅ ꯑꯗꯨꯝ ꯃꯇꯦꯡꯗꯤ ꯄꯥꯡꯕꯤ